ꯅꯨꯄꯤꯒꯤ ꯊꯥꯒꯤ ꯈꯣꯡꯀꯥꯞ ꯂꯥꯛꯄ ꯑꯁꯤ ꯌꯥꯝꯅ ꯐꯩ ꯃꯁꯤ ꯂꯥꯛꯇ꯭ꯔꯕꯗꯤ ꯅꯨꯄꯤ ꯑꯗꯨ ꯑꯉꯥꯡ ꯑꯣꯏꯕ ꯉꯝꯃꯣꯏꯗꯧꯔꯤꯕꯅꯤ ꯅꯤꯌꯣꯝꯁꯤꯡ ꯂꯩ ꯃꯇꯝ ꯑꯗꯨꯗ ꯃꯍꯥꯛ ꯆꯥꯛꯈꯨꯝ ꯆꯪꯍꯟꯗꯦ ꯂꯥꯏ ꯇꯤꯟꯒꯤ ꯊꯕꯛ ꯇꯧꯍꯟꯗꯦ ꯍꯛꯆꯥꯡ ꯐꯅ ꯂꯩꯅꯕꯒꯤꯗꯃꯛ ꯑꯦꯋꯥꯔꯅꯦꯁ ꯄ꯭ꯔꯣꯒꯥꯝ ꯈꯔ ꯍꯦꯟꯅ ꯇꯧꯍꯟꯅꯤꯡꯉꯤ